ꯃꯅꯤꯄꯨꯔꯗ ꯂꯩꯔꯤꯕ ꯄ꯭ꯔꯖꯥ ꯄꯨꯝꯅꯃꯛꯀꯤ ꯈ꯭ꯋꯥꯏꯗꯒꯤ ꯃꯔꯨ ꯑꯣꯏꯕ ꯐꯦꯁꯇꯤꯕꯦꯜꯁꯤꯡꯗꯤ ꯌꯥꯝꯅ ꯅꯨꯡꯉꯥꯏꯕ ꯀꯨꯝꯍꯩꯁꯤꯡꯗꯤ ꯃꯩꯇꯩꯅ ꯅꯤꯉꯣꯜ ꯆꯥꯛꯀꯧꯕ ꯌꯥꯎꯁꯪ ꯍꯣꯂꯤ ꯐꯦꯁꯇꯤꯕꯦꯜ ꯑꯗꯨꯒ ꯂꯥꯏ ꯍꯔꯥꯎꯕ ꯑꯁꯤꯅ ꯆꯤꯡꯕꯅꯤ ꯑꯗꯨꯒ ꯑꯩꯈꯣꯏꯒꯤ ꯇ꯭ꯔꯥꯏꯕꯦꯜ ꯏꯆꯤꯜ ꯏꯅꯥꯎꯁꯤꯡꯒꯤ ꯈ꯭ꯔꯤꯃꯥꯁ ꯗꯤꯁꯦꯝꯕꯔ ꯇꯥꯡ ꯀꯨꯟꯒ ꯃꯔꯤꯒꯤ ꯑꯍꯤꯡꯗꯒꯤꯅ ꯗꯤꯁꯦꯝꯕꯔꯒꯤ ꯇꯥꯡ ꯀꯨꯟ ꯃꯉꯥꯁꯦ ꯈ꯭ꯋꯥꯏꯗꯒꯤ ꯅꯨꯡꯉꯥꯏꯕ ꯈ꯭ꯔꯤꯃꯥꯁꯀꯤ ꯑꯍꯧꯕ ꯅꯨꯃꯤꯠꯅꯤ ꯁꯤꯅ ꯅꯤꯎ ꯏꯌꯥꯔꯁ ꯐꯥꯎ ꯃꯈꯣꯏ ꯌꯥꯝꯅ ꯅꯨꯡꯉꯥꯏꯅ ꯄꯥꯡꯊꯣꯛꯏ ꯑꯗꯨꯒ ꯃꯨꯁꯂꯤꯝ ꯏꯆꯤꯟ ꯏꯅꯥꯎꯁꯤꯡꯒꯤꯅ ꯏꯠ ꯂꯥꯛꯄ ꯃꯇꯝꯗ ꯃꯈꯣꯏꯒꯤ ꯌꯥꯝꯅ ꯅꯨꯡꯉꯥꯏꯕ ꯑꯩꯈꯣꯏꯒꯤ ꯃꯅꯤꯄꯨꯔꯗ ꯂꯩꯔꯤꯕ ꯖꯥꯇꯤ ꯈꯨꯗꯤꯡꯃꯛꯄꯨ ꯆꯥꯃꯤꯟ ꯊꯛꯃꯤꯟꯅꯗꯅ ꯑꯔꯩꯕ ꯄꯤꯖ ꯄꯤꯊꯛ ꯇꯧꯗꯅ ꯌꯥꯝꯅ ꯅꯨꯡꯉꯥꯏꯖꯕ ꯑꯗꯨꯒꯨꯝꯕ ꯃꯨꯁꯂꯤꯝ ꯏꯆꯤꯟ ꯏꯅꯥꯎꯁꯤꯡꯒꯤ ꯐꯦꯁꯇꯤꯕꯦꯜꯅꯤ ꯃꯁꯤꯅ ꯑꯩꯈꯣꯏ ꯃꯅꯤꯄꯨꯔꯗ ꯂꯩꯔꯤꯕ ꯖꯥꯇꯤ ꯈꯨꯗꯤꯡꯃꯛ ꯃꯥꯏ ꯃꯥꯒꯤ ꯐꯦꯁꯇꯤꯕꯦꯜ ꯂꯥꯛꯄ ꯃꯇꯝꯗ ꯑꯃꯇ ꯑꯣꯏꯅ ꯇꯤꯟꯅꯗꯅ ꯆꯥꯃꯤꯟ ꯊꯛꯃꯤꯟꯅꯗꯅ ꯍꯥꯔꯥꯎꯅ ꯂꯣꯏꯅꯃꯤꯟꯅꯩ